ꯑꯩꯅ ꯑꯍꯥꯟꯕ ꯈꯣꯝꯖꯤꯟꯈꯤꯕ ꯀꯣꯏꯟꯁ ꯁ꯭ꯇꯥꯝꯃꯛꯇꯤ ꯂꯩꯇ꯭ꯔꯦ ꯀꯣꯏꯟꯁ ꯈꯔꯗꯤ ꯂꯩꯖꯩ ꯑꯩꯈꯣꯏꯅ ꯃꯇꯝ ꯑꯃꯗ ꯑꯉꯥꯡ ꯑꯣꯏꯔꯤꯉꯩ ꯃꯇꯝꯗ ꯑꯩꯈꯣꯏꯅ ꯄꯩꯁꯥ ꯇꯔꯥ ꯆꯠꯄꯤ ꯀꯨꯟꯃꯉꯥ ꯆꯠꯄꯤ ꯑꯩꯈꯣꯏꯅ ꯁꯤꯀꯤ ꯍꯥꯏꯔꯒꯁꯨ ꯈꯪꯅꯩ ꯑꯟꯅꯥ ꯑꯥꯏꯅ ꯃꯈꯥꯏ ꯆꯠꯄꯤ ꯑꯁꯨꯝꯅ ꯂꯩꯔꯝꯃꯤ ꯍꯥꯏꯔꯤꯕꯁꯤꯡ ꯑꯁꯤ ꯄꯨꯊꯣꯛꯇꯨꯅ ꯅꯠꯇ꯭ꯔꯒꯅ ꯍꯥꯏꯔꯤꯕꯁꯤꯡ ꯑꯁꯤꯅ ꯄꯨꯔꯒ ꯗꯨꯀꯥꯟꯗ ꯄꯣꯠ ꯂꯩꯗꯨꯅ ꯆꯥꯕ ꯅꯠꯇ꯭ꯔꯒꯅ ꯑꯩꯈꯣꯏ ꯃꯌꯥꯝ ꯄꯨꯟꯁꯤꯟꯅꯗꯨꯅ ꯈꯥꯏꯖꯤꯟꯅꯔꯒ ꯆꯥꯃꯤꯟꯅꯕ ꯀꯌꯥ ꯑꯃꯁꯨ ꯌꯥꯝꯃꯤ ꯑꯗꯨꯕꯨ ꯍꯧꯖꯤꯛꯇꯤ ꯍꯥꯏꯔꯤꯕ ꯄꯩꯁꯥ ꯇꯔꯥ ꯆꯠꯄꯤ ꯅꯠꯇ꯭ꯔꯒꯅ ꯀꯨꯟ ꯆꯠꯄꯤ ꯑꯗꯨꯅ ꯄꯩꯁꯥ ꯄꯨꯊꯣꯛꯇꯨꯅ ꯄꯣꯠ ꯂꯩꯔꯨꯕ ꯍꯥꯏꯕꯗꯨꯗꯤ ꯌꯥꯗꯔꯦ ꯃꯇꯝꯗꯨꯗ ꯐꯪꯈꯤꯕ ꯅꯨꯡꯉꯥꯏꯕ ꯁꯨ ꯑꯗꯨꯁꯨ ꯍꯧꯖꯤꯛꯇꯤ ꯐꯪꯕ ꯉꯝꯗ꯭ꯔꯦ ꯍꯣꯏ ꯃꯇꯝꯗꯨꯗ ꯊꯝꯈꯤꯕ ꯍꯥꯏꯔꯤꯕ ꯄꯣꯠ ꯑꯗꯨ ꯊꯝꯈꯤꯕꯗꯨꯅ ꯑꯩꯒꯤ ꯑꯉꯥꯡ ꯑꯣꯏꯔꯤꯉꯩ ꯃꯇꯝꯒꯤ ꯆꯥꯃꯤꯟꯅꯕ ꯄꯩꯁꯥ ꯈꯖꯤꯛꯇꯪ ꯑꯣꯏꯔꯕꯁꯨ ꯚꯦꯂꯨꯗꯤ ꯄꯤꯛꯆꯔꯒꯁꯨ ꯑꯩꯈꯣꯏꯅ ꯄꯥꯝꯃꯤꯕ ꯄꯣꯠ ꯑꯗꯨ ꯃ ꯍꯥꯏꯔꯤꯕ ꯄꯩꯁꯥ ꯑꯗꯨ ꯄꯤꯔꯒ ꯐꯪꯂꯝꯃꯤ